ꯊꯧꯕꯥꯜ ꯖꯤꯂꯥꯗ ꯍꯦꯟꯅ ꯃꯤꯌꯥꯝꯅ ꯍꯦꯟꯅ ꯇꯧꯅꯕ ꯏꯟꯗꯁꯇ꯭ꯔꯤꯁꯤꯡꯗ ꯍꯥꯏꯕ ꯇꯥꯔꯒꯗꯤ ꯂꯣꯀꯦꯜ ꯏꯟꯗꯁꯇ꯭ꯔꯤꯁꯤꯡꯗ ꯍꯥꯏꯕ ꯇꯥꯔꯒꯗꯤ ꯆꯦꯛ ꯁꯨꯕ ꯆꯦꯛꯀꯣꯟ ꯑꯃꯁꯨꯡ ꯅꯨꯡ ꯇꯛꯈꯥꯏꯕ ꯑꯁꯤꯅ ꯍꯦꯟꯅ ꯇꯧꯅꯩꯌꯦꯕ ꯊꯧꯕꯥꯜ ꯖꯤꯂꯥꯒꯤ ꯑꯣꯏꯅꯗꯤ ꯍꯥꯏꯔꯤꯕ ꯂꯣꯀꯦꯜ ꯏꯟꯗꯁꯇ꯭ꯔꯤꯁꯤꯡ ꯂꯩꯔꯤꯕ ꯑꯁꯤꯅ ꯑꯩꯈꯣꯏꯗ ꯈꯨꯗꯣꯡꯆꯥꯕ ꯄꯤꯕꯁꯤ ꯀꯩꯅꯣ ꯍꯥꯏꯔꯀꯥꯟꯗ ꯃꯤꯑꯣꯏ ꯀꯌꯥꯃꯔꯨꯝ ꯅꯣꯡꯃꯒꯤ ꯁꯨꯔꯒ ꯆꯥꯖꯕ ꯃꯤꯑꯣꯏ ꯀꯌꯥꯃꯔꯨꯝꯗꯗꯤ ꯃꯈꯣꯏꯁꯤꯅ ꯅꯣꯡꯃꯒꯤ ꯄꯨꯟꯁꯤ ꯄꯤꯕꯤꯌꯦꯕ ꯃꯣꯏꯅ ꯈꯨꯠꯁꯨꯃꯟ ꯅꯣꯡꯃꯒꯤ ꯈꯨꯠꯁꯨꯃꯟ ꯈꯔ ꯈꯔ ꯄꯤꯕꯤꯗꯨꯅ ꯏꯃꯨꯡ ꯃꯅꯨꯡꯕꯨ ꯌꯦꯡꯁꯤꯟꯕ ꯉꯝꯍꯟꯕꯤ ꯃꯁꯤ ꯃꯁꯤ ꯅ ꯏꯟꯗꯁꯇ꯭ꯔꯤꯁꯤꯡ ꯑꯁꯤꯅ ꯄꯤꯕ ꯈꯨꯗꯣꯡꯆꯥꯕꯅꯤ ꯍꯥꯏꯅ ꯂꯧꯖꯕ ꯌꯥꯏ ꯑꯗꯨꯒ ꯑꯃꯔꯣꯝꯗ ꯃꯁꯤꯅ ꯄꯤꯕ ꯑꯃꯥꯡ ꯑꯇꯥꯗꯤ ꯀꯩꯅꯣ ꯍꯥꯏꯀꯥꯟꯗ ꯃꯁꯤꯗꯒꯤ ꯊꯣꯛꯂꯛꯄ ꯃꯩꯈꯨꯁꯤꯡ ꯑꯁꯤꯅ ꯏꯟꯚꯥꯏꯔꯣꯟꯃꯦꯟꯗ ꯍꯦꯟꯅ ꯑꯀꯥꯏꯕ ꯄꯤꯕꯤ ꯃꯁꯤꯒꯤꯗꯃꯛꯇꯁꯨ ꯑꯩꯈꯣꯏꯅ ꯆꯦꯛꯁꯤꯟ ꯊꯧꯔꯥꯡ ꯂꯧꯗꯕ ꯇꯉꯥꯏꯐꯗꯦ ꯑꯗꯨꯒ ꯃꯁꯤꯅ ꯑꯃꯔꯣꯝꯗꯁꯨ ꯃꯁꯤꯅ ꯑꯐꯕ ꯄꯤꯕꯁꯤ ꯍꯦꯟꯅ ꯍꯧꯒꯠꯂꯛꯏꯕ ꯅꯍꯥꯁꯤꯡꯗ ꯄꯩꯁꯥ ꯇꯥꯟꯅꯤꯡꯕꯒꯤ ꯋꯥꯈꯜꯂꯣꯟ ꯆꯦꯜꯍꯟꯕ ꯃꯁꯤ ꯌꯥꯝꯅ ꯐꯩ ꯑꯗꯒꯤ ꯃꯁꯤ ꯅꯠꯇꯕꯗꯁꯨ ꯑꯇꯣꯞ ꯑꯇꯣꯞꯄ ꯃꯆꯥ ꯃꯆꯥꯁꯤꯡ ꯁꯝꯅ ꯍꯥꯏꯔꯕꯗ ꯀꯧꯅꯥꯒꯤ ꯐꯛ ꯁꯥꯕ ꯃꯣꯔꯥ ꯁꯥꯕ ꯑꯁꯤꯅꯆꯤꯡꯁꯤꯡꯅꯁꯨ ꯄꯤꯕꯤꯗꯨꯅ ꯏꯀꯣꯅꯣꯃꯤꯛꯇ ꯍꯦꯟꯅ ꯆꯥꯎꯈꯠꯄ ꯈꯨꯗꯣꯡꯆꯥꯕ ꯄꯤꯕꯤ